ꯒꯦꯝꯁꯦ ꯑꯩꯅ ꯈ꯭ꯋꯥꯏ ꯅꯨꯡꯉꯥꯏꯕ ꯒꯦꯝ ꯍꯥꯏꯔꯒꯗꯤ ꯐꯨꯠꯕꯣꯜ ꯐꯨꯠꯕꯣꯜꯁꯤ ꯑꯗꯨꯛꯀꯤ ꯃꯇꯤꯛ ꯌꯥꯝ ꯅꯨꯡꯉꯥꯏ ꯍꯥꯏꯕꯗꯤ ꯐꯨꯠꯕꯣꯜ ꯂꯥꯏꯟꯁꯦ ꯌꯥꯝ ꯄꯥꯝꯖꯩ ꯃꯔꯝꯗꯤ ꯐꯨꯠꯕꯣꯜꯁꯤ ꯀꯅꯥꯁꯨ ꯄꯥꯝꯗꯕ ꯂꯩꯔꯝꯃꯣꯏ ꯍꯜꯂꯤ ꯑꯩꯒꯤ ꯃꯣꯠꯇꯗꯤ ꯐꯨꯠꯕꯣꯜꯁꯦ ꯌꯥꯔꯤꯃꯈꯩ ꯁꯥꯟꯅꯔꯤꯃꯈꯩ ꯏꯁꯄꯦꯟ ꯇꯧꯕꯁꯦ ꯑꯗꯨꯝ ꯄꯨꯡ ꯊ꯭ꯔꯤ ꯃꯔꯤꯗ ꯄꯨꯡ ꯑꯍꯨꯝꯗꯒꯤ ꯀꯥꯎꯕ ꯑꯣꯏꯔꯣ ꯄꯨꯡ ꯇꯔꯨꯛ ꯇꯔꯦꯠ ꯐꯥꯎ ꯁꯥꯟꯅꯩꯀꯣ ꯕꯣꯜꯁꯦ ꯕꯣꯜꯁꯦ ꯕꯣꯜꯒꯤ ꯅꯨꯡꯉꯥꯏꯕꯒꯤ ꯆꯥꯡꯁꯤꯗꯤ ꯅꯨꯡꯉꯥꯏꯀꯣ ꯃꯥꯁꯦ ꯑꯗꯨꯛꯛꯤ ꯃꯇꯤꯛ ꯌꯥꯝ ꯅꯨꯡꯉꯥꯏ ꯕꯣꯜꯁꯦ ꯏꯁꯄꯣꯔꯠ ꯒꯦꯝꯗꯗꯤ ꯌꯥꯝ ꯅꯨꯡꯉꯥꯏ ꯃꯥꯁꯦ ꯌꯥꯝ ꯑꯗꯨꯛꯀꯤ ꯃꯇꯤꯛ ꯌꯥꯝ ꯅꯨꯡꯉꯥꯏꯔꯦ ꯑꯗꯨꯗ ꯑꯩꯅ ꯑꯗꯨꯁꯨꯝ ꯁꯥꯟꯅ ꯒꯦꯝꯒꯨꯝꯕꯁꯦ ꯐꯨꯠꯕꯣꯜꯁꯦ ꯌꯥꯝ ꯏꯟꯇ꯭ꯔꯦꯁ ꯂꯩ ꯍꯥꯏꯕꯗꯤ ꯃꯤꯉꯣꯟꯗꯁꯨ ꯏꯟꯇ꯭ꯔꯦꯁ ꯌꯥꯝ ꯄꯤꯌꯦꯀꯣ ꯐꯨꯠꯕꯣꯜꯁꯤ ꯀꯔꯤꯗ ꯄꯤꯕ꯭ꯔꯥ ꯍꯥꯏꯕꯀꯥꯟꯗ ꯐꯨꯠꯕꯣꯜꯒꯤ ꯑꯗꯨꯛꯀꯤ ꯃꯇꯤꯛ ꯅꯨꯡꯉꯥꯏꯕꯒꯤ ꯆꯥꯡꯁꯦ ꯅꯨꯡꯉꯥꯏꯀꯣ ꯑꯗꯨꯛꯀꯤ ꯃꯇꯤꯛ ꯌꯥꯝ ꯅꯨꯡꯉꯥꯏ ꯍꯥꯏꯕꯗꯤ ꯑꯩꯈꯣꯏꯅ ꯀꯔꯤꯒꯨꯝꯕ ꯐꯣꯟꯒꯤ ꯒꯦꯝꯗꯒꯤ ꯍꯦꯟꯅ ꯅꯨꯡꯉꯥꯏ ꯍꯥꯏꯕ ꯐꯨꯠꯕꯣꯜꯁꯦ ꯍꯥꯏꯗꯤ ꯃꯔꯨꯞ ꯃꯄꯥꯡꯒ ꯁꯥꯟꯅꯕꯅꯤ ꯐ꯭ꯔꯦꯟꯒ ꯁꯥꯟꯅꯕꯅꯤ ꯈꯣꯠꯄꯅꯤ ꯇꯧꯔ ꯁꯥꯟꯅꯩꯀꯣ ꯑꯗꯨ ꯅꯠꯇ꯭ꯔꯁꯨ ꯋꯥꯔꯤꯗ ꯐꯨꯠꯕꯣꯜꯗ ꯑꯩꯅ ꯍꯣꯞ ꯇꯧꯖꯩ ꯈꯜꯂꯣ ꯐꯨꯠꯕꯣꯜꯗ ꯑꯁꯥ ꯇꯧꯔ ꯁꯥꯟꯅ ꯆꯠꯂꯦ ꯈꯜꯂꯣ ꯋꯥꯔꯜ ꯀꯞꯇ ꯈꯣꯠꯇ ꯊꯣꯛꯂꯦ ꯑꯁꯥꯗꯣ ꯑꯣꯜ ꯏꯟꯗꯤꯌꯥ ꯏꯟꯗꯤꯌꯥꯒꯤ ꯑꯣꯏꯅ ꯀꯟꯇ꯭ꯔꯤꯒꯤ ꯑꯣꯏꯅ ꯃꯅꯤꯄꯨꯔ ꯏꯁꯇꯦꯠꯀꯤ ꯑꯣꯏꯅ ꯀꯥꯎꯜꯁꯦ ꯌꯥꯝ ꯄꯥꯝꯃꯦ ꯈꯜꯂꯣ ꯕꯣꯜꯁꯦ ꯑꯩ ꯌꯥꯝ ꯐꯣꯀꯁ ꯇꯧꯅꯤ ꯐꯣꯀꯁꯁꯦ ꯌꯥꯝ ꯄꯥꯝꯃꯦ ꯕꯣꯜꯁꯦ ꯑꯗꯨꯛꯀꯤ ꯃꯇꯤꯛ ꯌꯥꯝ ꯅꯨꯡꯉꯥꯏꯕ ꯕꯣꯜꯁꯦ ꯌꯥꯝ ꯅꯨꯡꯉꯥꯏ ꯑꯗꯨꯛꯀꯤ ꯃꯇꯤꯛ ꯌꯥꯝ ꯅꯨꯡꯉꯥꯏ ꯕꯣꯜꯁꯦ ꯐꯨꯠꯕꯣꯜꯁꯦ ꯐꯨꯠꯕꯣꯜꯁꯦ ꯄꯥꯝꯗꯕ ꯀꯅꯥꯁꯨ ꯂꯩꯔꯝꯃꯣꯏ ꯐꯨꯠꯕꯣꯜ ꯈꯛꯇ ꯅꯠꯇ꯭ꯔꯁꯨ ꯑꯇꯣꯞꯄꯁꯨ ꯂꯩ ꯕꯣꯜꯂꯤꯕꯣꯜ ꯕꯣꯜꯂꯤꯕꯣꯜ ꯍꯥꯏꯁꯤꯁꯨ ꯌꯥꯝ ꯅꯨꯡꯉꯥꯏꯕ ꯒꯦꯝꯁ ꯏꯁꯄꯣꯔꯠ ꯑꯃꯅꯤ ꯃꯥꯁꯨ ꯌꯥꯝ ꯅꯨꯡꯉꯥꯏꯈ꯭ꯔꯦ ꯌꯥꯝ ꯅꯨꯡꯉꯥꯏꯕ ꯒꯦꯝ ꯑꯦꯟ ꯏꯁꯄꯣꯔꯠꯅꯤ ꯒꯦꯝꯁꯤꯁꯨ ꯑꯗꯨꯛꯀꯤ ꯃꯇꯤꯛ ꯌꯥꯝ ꯅꯨꯡꯉꯥꯏꯕ ꯏꯁꯄꯣꯔꯠ ꯑꯃꯅꯤ ꯃꯈꯜ ꯑꯃꯅꯤ ꯃꯥꯁꯨ ꯕꯣꯜꯂꯤꯕꯣꯜꯗꯨꯁꯨ ꯕꯣꯜꯂꯤꯕꯣꯜ ꯅꯠꯇ꯭ꯔꯁꯨ ꯍꯣꯛꯀꯤ ꯀ꯭ꯔꯤꯛꯀꯦꯠ ꯃꯈꯜ ꯃꯈꯜ ꯌꯥꯝ ꯁꯨꯅ ꯂꯩꯔꯦꯀꯣ ꯕꯣꯜꯂꯤꯕꯣꯜ ꯃꯈꯜ ꯃꯈꯜ ꯌꯥꯝ ꯂꯩꯔꯦ ꯏꯁꯄꯣꯔꯠꯁꯦ ꯏꯁꯄꯣꯔꯠ ꯂꯥꯏꯟꯗ ꯍꯥꯏꯔꯗꯤ ꯕꯣꯜꯂꯤꯕꯣꯜ ꯅꯠꯇ꯭ꯔꯁꯨ ꯕꯥꯁꯀꯦꯠ ꯕꯣꯜ ꯕꯦꯠꯃꯤꯟꯇꯟ ꯂꯩꯔꯦ ꯃꯈꯜ ꯌꯥꯝ ꯂꯩꯔꯦꯀꯣ ꯑꯗꯨ ꯃꯨꯛꯅꯥ ꯀꯕꯥꯇꯤ ꯒꯦꯝ ꯑꯦꯟ ꯏꯁꯄꯣꯔꯠ ꯃꯈꯜ ꯃꯈꯜ ꯂꯩꯔꯦ ꯑꯗꯣ ꯐꯨꯠꯕꯣꯜꯁꯤ ꯐꯨꯠꯕꯣꯜꯁꯨ ꯅꯨꯡꯉꯥꯏ ꯂꯣꯏ ꯅꯨꯡꯉꯥꯏ ꯒꯦꯝ ꯑꯦꯟ ꯏꯁꯄꯣꯔꯠꯁꯨ ꯑꯅꯝꯕꯅ ꯅꯨꯡꯉꯥꯏ ꯄꯥꯝ ꯃꯤꯅ ꯄꯥꯝꯅꯔꯤ ꯒꯦꯝ ꯏꯁꯄꯣꯔꯠꯁꯦ ꯐꯨꯠꯕꯣꯜ ꯁꯦꯀꯦꯟ ꯀ꯭ꯔꯤꯛꯀꯦꯠ ꯊꯥꯔꯠꯇ ꯑꯗꯨꯃꯥꯏꯅ ꯑꯣꯏ ꯑꯗꯨꯒꯨꯝꯕ ꯒꯦꯝꯁꯦ ꯃꯤꯅ ꯌꯥꯝ ꯄꯥꯝꯅꯩ ꯑꯗꯨꯛꯀꯤ ꯃꯇꯤꯛ ꯌꯥꯝꯅ ꯄꯥꯝꯅꯩ ꯅꯨꯡꯉꯥꯏ ꯑꯗꯨꯒ ꯑꯃꯨꯛ ꯒꯦꯝꯁꯦ ꯑꯃꯔꯣꯝ ꯍꯥꯏꯔꯗꯤ ꯐꯠꯇꯦ ꯐꯠꯁꯨ ꯐꯠꯇꯦ ꯒꯦꯝ ꯑꯦꯟ ꯏꯁꯄꯣꯔꯠꯁꯤ ꯀꯔꯤꯒꯨꯝꯕ ꯈꯠꯅꯕ ꯌꯥꯎꯔꯦ ꯈꯜꯂꯣ ꯑꯗꯨ ꯈꯣꯡꯅꯕ ꯅꯦꯠꯈꯤꯕꯒꯨꯝꯕ ꯁꯥꯎꯅꯔꯦ ꯈꯜꯂꯣ ꯇꯧꯗꯣꯏꯁꯦ ꯐꯠꯇꯦ ꯑꯗꯨ ꯅꯠꯇ꯭ꯔꯁꯨ ꯑꯩꯈꯣꯏꯅ ꯋꯥꯔꯤꯗ ꯀꯔꯤꯒꯨꯝꯕ ꯐꯣꯟꯒꯤ ꯒꯦꯝꯁꯤꯁꯨ ꯌꯥꯝ ꯑꯃꯨꯛ ꯐꯠꯇꯦ ꯃꯔꯝꯗꯤ ꯍꯥꯏꯕꯗꯤ ꯐꯣꯟꯒꯤ ꯑꯃꯨꯛ ꯑꯩꯈꯣꯏꯅ ꯇꯥꯏꯕꯪꯗ ꯁꯥꯟꯅꯕ ꯒꯦꯝꯁꯦ ꯃꯈꯜ ꯑꯃꯅꯤ ꯑꯗꯨꯒ ꯐꯣꯟꯗ ꯁꯥꯟꯅꯕꯁꯤ ꯒꯦꯝꯗꯤ ꯃꯈꯜ ꯑꯃꯅꯤ ꯃꯣꯕꯥꯏꯜꯒꯤꯁꯤꯅ ꯑꯩꯈꯣꯏꯒꯤ ꯑꯦꯗꯤꯛ ꯏꯁꯄꯦꯟ ꯂꯥꯏꯛ ꯑꯩꯒꯤ ꯇꯥꯏꯝ ꯑꯩꯒꯤ ꯃꯇꯝ ꯌꯥꯝ ꯃꯥꯡꯍꯜꯂꯤ ꯃꯥꯅ ꯐꯣꯟꯒꯤ ꯒꯦꯝꯁꯤꯅ ꯑꯃꯨꯛ ꯏꯁꯄꯦꯟ ꯌꯥꯝ ꯇꯧꯍꯜꯂꯤ ꯑꯩꯒꯤ ꯃꯇꯝ ꯌꯥꯝ ꯃꯥꯡꯍꯜꯂꯤ ꯃꯥꯅ ꯑꯩꯒꯤ ꯋꯦꯁ ꯌꯥꯝ ꯇꯧꯏ ꯁ꯭ꯀꯨꯜ ꯆꯠꯂꯝꯗꯥꯏꯗ ꯀꯩꯗꯧꯕ ꯋꯦꯁ ꯌꯥꯝ ꯇꯧꯏ ꯌꯥꯝ ꯂꯩꯔꯦ ꯐꯣꯟꯒꯤꯁꯨ ꯑꯥ ꯐꯣꯟ ꯅꯠꯇ꯭ꯔꯁꯨ ꯕꯣꯜꯗꯁꯨ ꯂꯩꯔꯦ ꯕꯣꯜꯁꯨ ꯑꯩꯅ ꯀꯔꯤꯒꯨꯝꯕ ꯁꯥꯟꯅꯈꯣꯠꯇꯅ ꯇꯧꯔꯦ ꯇ꯭ꯌꯨꯁꯟ ꯐꯥꯎ ꯆꯠꯇꯕ ꯌꯥꯎꯏ ꯑꯗꯨꯒꯤ ꯇ꯭ꯌꯨꯁꯟ ꯆꯠꯇꯕ ꯃꯇꯝꯗ ꯃꯃꯥ ꯕꯕꯥ ꯍꯣꯏꯅ ꯇ꯭ꯌꯨꯁꯟ ꯆꯠꯂꯣ ꯊꯥꯒꯤꯕꯅꯦ ꯑꯗꯨꯃꯥꯏꯅ ꯏꯁꯄꯦꯟ ꯇꯧꯔ ꯃꯥꯡꯍꯜꯂꯤ ꯀꯣ ꯃꯥꯡꯍꯜꯂꯤ ꯑꯗꯨꯒꯤꯅꯤ ꯍꯥꯏꯕ ꯇꯥꯔꯒꯗꯤ ꯑꯗꯨꯒꯤ ꯃꯇꯥꯡꯗ ꯑꯩꯅ ꯍꯥꯏꯗꯧꯁꯦ ꯏꯁꯄꯦꯟ ꯌꯥꯝ ꯇꯧꯏ ꯑꯗꯨꯒꯤ ꯃꯇꯥꯡꯗ ꯂꯥꯏꯔꯤꯛ ꯂꯥꯏꯁꯨ ꯇꯧꯕ ꯃꯇꯝꯗ ꯐꯣꯀꯁ ꯇꯧꯕ ꯉꯝꯗꯦ ꯂꯣꯏꯅ ꯃꯇꯝ ꯃꯥꯡꯍꯜꯂꯤ ꯋꯦꯁ ꯇꯧꯍꯜꯂꯤ ꯑꯩꯈꯣꯏꯕꯨ ꯂꯥꯏꯔꯤꯛ ꯇꯝꯕꯁꯨ ꯉꯝꯈꯤꯗꯦ ꯕꯣꯂꯤꯕꯣꯜ ꯕꯣꯜꯒꯨꯝꯕꯗ ꯒꯦꯝ ꯑꯦꯟ ꯏꯁꯄꯣꯔꯠꯇ ꯂꯥꯏꯟ ꯆꯠꯈꯤꯕ ꯐꯣꯀꯁ ꯇꯧꯔ ꯑꯗꯨꯝ ꯆꯠꯈꯤꯕ ꯂꯥꯏꯔꯤꯛ ꯇꯝꯗꯕꯤꯗ ꯕꯣꯜꯗ ꯑꯣꯏꯅ ꯐꯣꯀꯁ ꯇꯧꯔ ꯐꯖꯅ ꯆꯠꯈ꯭ꯔꯕ ꯍꯥꯏꯕꯗꯤ ꯑꯩꯒꯤ ꯇꯨꯡꯒꯤ ꯄꯨꯟꯁꯤꯒꯤꯗꯤ ꯈꯟꯗꯕꯤꯗ ꯑꯗꯨꯝ ꯗꯥꯏꯔꯦꯛꯇ ꯐꯣꯀꯁ ꯇꯧꯔ ꯕꯣꯜꯗ ꯑꯣꯏꯅ ꯆꯠꯈꯤꯕ ꯑꯗꯨꯒ ꯍꯌꯦꯡꯋꯥꯏ ꯃꯥꯅ ꯐꯥꯎꯔꯒ ꯇꯧꯔꯦ ꯑꯗꯨꯒ ꯏꯪꯂꯤꯁ ꯉꯥꯡꯕ ꯍꯩꯇ꯭ꯔꯗꯤ ꯀꯔꯤ ꯀꯥꯟꯅꯕ꯭ꯔꯥ ꯏꯀꯥꯏꯗ꯭ꯔꯥ ꯏꯀꯥꯏꯅꯕ ꯑꯣꯏꯌꯦꯕ ꯑꯗꯨ ꯊꯕꯛꯇꯣ ꯏꯀꯥꯏꯅꯤꯉꯥꯏ ꯑꯣꯏ ꯑꯗꯨꯅ ꯌꯥꯔꯤꯕꯃꯈꯩ ꯃꯥꯏ ꯄꯥꯛꯅꯉꯥꯏꯗꯤ ꯇꯧ ꯑꯗꯨꯝ ꯍꯩꯅꯉꯥꯏ ꯈꯣꯠꯅꯉꯥꯏꯗꯤ ꯇꯧꯋꯦꯕꯀꯣ ꯑꯗꯨꯝ ꯂꯩ ꯃꯈꯜ ꯃꯈꯜ ꯃꯌꯥꯝꯁꯨ ꯂꯩꯔꯦ ꯏꯁꯄꯣꯔꯠꯀꯣ ꯂꯥꯏꯟꯗꯁꯨ ꯄꯥꯝꯅꯕ ꯄꯥꯝꯅꯗꯕ ꯃꯈꯜ ꯌꯥꯝ ꯁꯨꯅ ꯂꯩꯔꯦꯕꯀꯣ ꯍꯥꯏꯕꯗꯤ ꯏꯁꯄꯣꯔꯠꯁꯦ ꯃꯤꯅ ꯌꯥꯝ ꯄꯥꯝꯅꯕ ꯑꯣꯏꯌꯦ ꯒꯦꯝ ꯑꯦꯟ ꯏꯁꯄꯣꯔꯠꯁꯤꯁꯨ ꯃꯤꯅ ꯌꯥꯝ ꯄꯥꯝꯖꯕ ꯏꯁꯄꯣꯔꯠ ꯂꯥꯏꯟ ꯑꯃꯅꯤ ꯄꯥꯝꯗꯕ ꯀꯅꯥꯁꯨ ꯂꯩꯇꯦ ꯂꯣꯏ ꯄꯥꯝꯃꯦꯕꯀꯣ ꯑꯗꯨ ꯅꯠꯇ꯭ꯔꯁꯨ ꯀꯥꯟꯅꯕꯁꯨ ꯂꯩ ꯀꯥꯟꯅꯗꯕꯁꯨ ꯂꯩ ꯀꯥꯟꯅꯕꯕꯨ ꯀꯥꯟꯅꯕꯗꯨ ꯑꯩꯈꯣꯏꯅ ꯁꯥꯟꯕꯨ ꯁꯥꯟꯅꯔꯗꯤ ꯐꯥꯎꯅꯕ ꯁꯥꯟꯅꯕ ꯑꯃ ꯏꯝꯄꯣꯔꯇꯦꯟ ꯑꯃ ꯑꯣꯏ ꯍꯥꯔꯠ ꯋꯥꯛ ꯑꯃ ꯃꯊꯧ ꯇꯥꯏꯕꯀꯣ ꯑꯗꯨ ꯅꯠꯇ꯭ꯔꯗꯤ ꯀꯥꯟꯅꯗꯦ ꯑꯗꯨꯅ ꯅꯪꯒꯤ ꯏꯁꯄꯦꯟ ꯅꯪꯒꯤ ꯃꯇꯝ ꯃꯥꯡꯍꯟꯗꯣꯏ ꯁꯔꯨꯛꯇꯤ ꯑꯗꯨ ꯅꯠꯇ꯭ꯔꯗꯤ ꯂꯥꯏꯔꯤꯛꯇ ꯐꯣꯀꯁ ꯇꯧꯕꯅ ꯐꯩ ꯑꯗꯨ ꯅꯠꯇ꯭ꯔꯗꯤ ꯇꯧꯅꯤꯡꯗ꯭ꯔꯗꯤ ꯅꯪꯅ ꯅꯪꯅ ꯏꯁꯄꯣꯔꯠ ꯂꯥꯏꯟꯗ ꯄꯥꯝꯃꯗꯤ ꯏꯁꯄꯣꯔꯠ ꯂꯥꯏꯟꯗ ꯆꯠꯈꯤꯕꯗ ꯀꯩꯁꯨ ꯀꯥꯏꯗꯦꯕꯀꯣ ꯏꯁꯄꯣꯔꯠ ꯂꯥꯏꯟꯗ ꯆꯠꯈꯤꯕꯗ ꯀꯅꯥꯁꯨ ꯊꯤꯡꯉꯣꯏ ꯌꯦꯜꯂꯣꯏꯅ ꯅꯪꯅ ꯐꯣꯀꯁꯄꯨ ꯇꯧꯕ ꯉꯝꯃꯗꯤ ꯐꯖꯅ ꯆꯠꯈꯤꯕ ꯀꯩꯁꯨ ꯀꯥꯏꯗꯦꯕꯀꯣ ꯐꯣꯀꯁ ꯇꯧꯔ ꯐꯖꯅ ꯆꯠꯈꯤꯕꯗꯤ ꯅꯪꯅꯗꯤ ꯊꯝꯃꯣꯏ ꯁꯦꯡꯅ ꯑꯩ ꯁꯤ ꯊꯕꯛ ꯆꯠꯂꯅꯤ ꯂꯥꯏꯔꯤꯛ ꯇꯝꯕ ꯇꯣꯛꯑꯅꯤ ꯍꯥꯏꯔ ꯆꯠꯈ꯭ꯔꯗꯤ ꯀꯩꯁꯨ ꯀꯥꯏꯗꯦ ꯐꯣꯀꯁꯁꯨ ꯇꯧꯗꯕ ꯑꯗꯨꯒ ꯂꯥꯏꯔꯤꯛꯇꯁꯨ ꯍꯣꯠꯅꯈꯤꯗꯕ ꯑꯗꯨꯑꯣꯏꯔꯗꯤ ꯌꯥꯝ ꯁꯣꯏꯌꯦꯕ ꯅꯪꯒꯤ ꯅꯪꯒꯤ ꯇꯥꯏꯝ ꯃꯇꯝ ꯌꯥꯝ ꯃꯥꯡꯍꯟꯗ꯭ꯔꯥ ꯃꯇꯝ ꯌꯥꯝ ꯃꯥꯡꯍꯜꯂꯤ ꯇꯧꯅꯤꯅ ꯇꯧꯔꯗꯤ ꯐꯣꯀꯁ ꯐꯖꯅ ꯇꯧ ꯇꯧꯕ ꯉꯝꯗ꯭ꯔꯗꯤ ꯐꯣꯀꯁ ꯇꯧꯗ꯭ꯔꯗꯤ ꯂꯥꯏꯔꯤꯛꯇ ꯐꯖꯅ ꯆꯠꯈꯤꯕ ꯑꯗꯨꯅꯤ ꯑꯗꯨꯃꯗꯤ ꯆꯨꯁ ꯇꯧꯔ ꯅꯪꯒꯤ ꯏꯝꯄꯣꯔꯇꯦꯟ ꯑꯃ ꯋꯥꯔꯤ ꯅꯪꯉꯣꯟꯗ ꯆꯨꯁ ꯑꯃ ꯇꯧꯕꯒꯤ ꯗꯔꯀꯥꯔ ꯇꯥꯏ ꯒꯦꯝ ꯑꯦꯟ ꯏꯁꯄꯣꯔꯠꯁꯦ ꯑꯗꯨ ꯒꯦꯝ ꯑꯦꯟ ꯏꯁꯄꯣꯔꯠꯁꯦ ꯌꯥꯝꯅꯁꯨ ꯅꯨꯡꯉꯥꯏꯕ ꯏꯁꯄꯣꯔꯠ ꯃꯈꯜ ꯑꯃꯅꯤ ꯍꯥꯏꯕꯗꯤ ꯃꯔꯨꯞꯁꯤꯡꯒ ꯁꯥꯟꯅꯕꯁꯨ ꯌꯥꯝ ꯅꯨꯡꯉꯥꯏꯀꯣ ꯕꯣꯜꯂꯤꯕꯣꯜ ꯕꯥꯁꯀꯦꯠꯕꯣꯜ ꯑꯗꯨꯝ ꯈꯨꯜ ꯀꯛ ꯑꯗꯨꯝ ꯂꯩꯅ ꯇꯣꯔꯅꯥꯃꯦꯟꯒꯨꯝꯕ ꯁꯤꯜꯂꯛꯑ ꯁꯥꯟꯅꯕ ꯈꯣꯠꯄ ꯌꯥꯏ ꯕꯣꯜꯂꯤꯕꯣꯜ ꯅꯠꯇ꯭ꯔꯁꯨ ꯐꯨꯠꯕꯣꯜ ꯐꯨꯠꯕꯣꯜ ꯃꯦꯟ ꯐꯨꯠꯕꯣꯜ ꯑꯣꯏꯅ ꯇꯣꯔꯅꯥꯃꯦꯟ ꯁꯤꯜꯂꯤ ꯃꯌꯥꯝꯁꯦ ꯌꯥꯝ ꯄꯥꯝꯅꯩ ꯈꯨꯟꯒꯤ ꯑꯣꯏꯅꯗꯤ ꯁꯥꯟꯅꯩ ꯈꯨꯟꯗꯒꯤ ꯀꯩꯗꯒꯤ ꯃꯅꯤꯄꯨꯔꯗꯒꯤ ꯀꯩꯗꯒꯤ ꯄꯨꯂꯞ ꯁꯥꯟꯅꯔꯝꯗꯧ ꯁꯥꯟꯅꯔꯝꯅꯤꯀꯣ ꯐꯨꯠꯕꯣꯜꯁꯦ ꯄꯥꯝꯗꯕ ꯀꯅꯥꯁꯨ ꯂꯩꯔꯝꯃꯣꯏ ꯐꯤꯠꯕꯣꯜꯁꯦ ꯒꯦꯝ ꯑꯦꯟ ꯏꯁꯄꯣꯔꯠꯇꯗꯤ ꯐꯨꯠꯕꯣꯜ ꯃꯦꯟ ꯑꯣꯏꯅ ꯃꯤꯡꯆꯠ ꯆꯠꯂꯤ ꯐꯨꯠꯕꯣꯜ ꯒꯦꯝꯅꯤ ꯐꯨꯠꯕꯣꯜ ꯒꯦꯝꯁꯤ ꯌꯥꯝ ꯄꯥꯝꯅꯩ ꯃꯤꯅ ꯑꯗꯨꯛꯀꯤ ꯃꯇꯤꯛ ꯌꯥꯝ ꯄꯥꯝꯅꯩꯀꯣ ꯒꯦꯝ ꯑꯦꯟ ꯏꯁꯄꯣꯔꯠꯇꯗꯤ ꯑꯗꯨ ꯅꯠꯇ꯭ꯔꯁꯨ ꯃꯈꯜ ꯌꯥꯝ ꯂꯩꯔꯦ ꯕꯣꯜꯂꯤꯕꯣꯜ ꯕꯣꯜꯂꯤꯕꯣꯜ ꯍꯥꯏꯕ ꯒꯦꯝꯁꯤꯁꯨ ꯌꯥꯝ ꯅꯨꯡꯉꯥꯏ ꯀꯣ ꯕꯣꯜꯂꯤꯕꯣꯜꯁꯤꯁꯨ ꯌꯥꯝ ꯅꯨꯡꯉꯥꯏ ꯐꯨꯠꯕꯣꯜ ꯒꯦꯝ ꯑꯦꯟ ꯏꯁꯄꯣꯔꯠꯇꯗꯤ ꯃꯣꯏꯁꯨ ꯑꯗꯨꯝ ꯆꯜꯂꯤ ꯇꯣꯞ ꯆꯜꯂꯤꯀꯣ ꯃꯣꯏꯁꯨ ꯑꯗꯨꯝ ꯅꯨꯡꯉꯥꯏꯕ ꯒꯦꯝ ꯑꯦꯟ ꯏꯁꯄꯣꯔꯠꯅꯤ ꯃꯈꯥꯗ ꯌꯥꯝ ꯅꯨꯡꯉꯥꯏꯈ꯭ꯔꯕ ꯖꯥꯠꯅꯤ ꯒꯦꯝ ꯑꯦꯟ ꯏꯁꯄꯣꯔꯠꯁꯤ ꯒꯦꯝꯁꯤ ꯒꯦꯝ ꯑꯦꯟ ꯏꯁꯄꯣꯔꯠꯁꯤ ꯁꯥꯟꯅꯗꯕ ꯃꯤꯅꯗꯤ ꯈꯪꯑꯣꯏꯕ ꯁꯥꯟꯅꯗꯕ ꯃꯤꯅꯗꯤ ꯈꯪꯑꯣꯏꯕ ꯑꯗꯨꯛꯀꯤ ꯃꯇꯤꯛ ꯌꯥꯝ ꯅꯨꯡꯉꯥꯥꯏꯕ ꯒꯦꯝ ꯑꯦꯟ ꯏꯁꯄꯣꯔꯠꯅꯤ ꯃꯥꯁꯨ ꯂꯩ ꯑꯗꯨꯝ ꯋꯦꯁ ꯇꯧꯗꯕꯤꯗ ꯐꯖꯅ ꯁꯥꯟꯕꯨ ꯁꯥꯟꯅꯔꯕ ꯉꯝꯃꯕ ꯒꯦꯝꯁꯦ ꯑꯗꯨꯝ ꯉꯝꯅꯤ ꯃꯥꯏ ꯄꯥꯛꯅꯦꯕꯀꯣ ꯑꯗꯨ ꯅꯠꯇ꯭ꯔꯗꯤ ꯋꯦꯁ ꯇꯧꯕ ꯉꯝꯗ꯭ꯔꯗꯤ ꯒꯦꯝꯁꯦ ꯑꯗꯨꯝ ꯉꯝꯃꯣꯏꯗꯝꯅꯦꯕ ꯑꯗꯨꯅꯤ ꯐꯣꯀꯁ ꯇꯧꯕꯒꯤ ꯃꯊꯧ ꯑꯃ ꯇꯥꯏ ꯐꯣꯀꯁ ꯇꯧꯗ꯭ꯔꯗꯤ ꯂꯥꯏꯔꯤꯛ ꯇꯝꯕꯁꯦ ꯌꯥꯗꯦ ꯂꯥꯏꯔꯤꯛ ꯇꯝꯕꯗꯁꯨ ꯅꯥꯏꯗꯦ ꯕꯣꯜꯗꯁꯨ ꯅꯥꯏꯗꯦ ꯀꯔꯥꯏꯗꯁꯨ ꯅꯥꯏꯗꯦ ꯒꯦꯝ ꯑꯦꯟ ꯏꯁꯄꯣꯔꯠꯇ ꯑꯗꯨꯝ ꯐꯣꯀꯁ ꯇꯧꯕꯒꯤ ꯃꯣꯏ ꯏꯝꯄꯣꯔꯇꯦꯟ ꯇꯥꯏ ꯏꯝꯄꯣꯔꯇꯦꯟ ꯇꯥꯏ ꯑꯗꯨ ꯆꯪꯗ꯭ꯔꯤ ꯐꯥꯎꯗꯤ ꯌꯥꯔꯣꯏꯌꯦꯕꯀꯣ ꯒꯦꯝ ꯑꯦꯟ ꯏꯁꯄꯣꯔꯠꯁꯤ ꯀꯝꯄꯜꯁꯔꯤ ꯏꯝꯄꯣꯔꯇꯦꯟꯅꯤ ꯏꯝꯄꯣꯔꯇꯦꯟ ꯆꯪꯗ꯭ꯔꯗꯤ ꯁꯨꯡꯌꯥ ꯌꯥꯔꯣꯏꯀꯣ ꯃꯣꯁ ꯏꯝꯄꯣꯔꯇꯦꯟ ꯅꯪꯒꯤ ꯋꯥꯈꯟꯗ ꯑꯩ ꯇꯧꯗꯕ ꯌꯥꯗꯦ ꯍꯣꯠꯅꯕ ꯌꯥꯗꯦ ꯏꯁꯄꯣꯔꯠꯇꯁꯨ ꯅꯥꯏꯗꯦ ꯂꯥꯏꯔꯤꯛꯇꯁꯨ ꯅꯥꯏꯗꯦ ꯍꯣꯠꯅꯒꯗꯕ ꯏꯝꯄꯣꯔꯇꯦꯟ ꯑꯃ ꯆꯪꯉꯦꯕ ꯍꯣꯠꯅꯕꯒꯤ ꯏꯝꯄꯣꯔꯇꯦꯟ ꯑꯃ ꯆꯪꯉꯦꯕ ꯑꯩꯅ ꯋꯥꯔꯤꯗ ꯑꯣꯏꯔꯁꯨ ꯍꯣꯠꯅꯕꯒꯤ ꯏꯝꯄꯣꯔꯇꯦꯟ ꯑꯃ ꯇꯥꯏꯌꯦꯕ ꯍꯥꯔꯠ ꯋꯥꯛ ꯑꯃ ꯏꯝꯄꯣꯔꯇꯦꯟ ꯇꯥꯏꯌꯦꯕ ꯍꯥꯔꯠ ꯋꯥꯛꯁꯤ ꯇꯧꯗ꯭ꯔꯤ ꯐꯥꯎ ꯅꯪ ꯌꯥꯔꯣꯏꯕ ꯏꯝꯄꯣꯔꯇꯦꯟ ꯑꯣꯏꯔꯤꯁꯤ ꯍꯥꯔꯠ ꯋꯥꯛꯅꯤ ꯍꯥꯔꯠ ꯋꯥꯛ ꯅꯠꯇ꯭ꯔꯗꯤ ꯁꯨꯡꯌꯥ ꯌꯥꯔꯣꯏꯀꯣ ꯅꯦꯕꯔ ꯒꯤꯞ ꯑꯞ ꯑꯩ ꯉꯝꯗꯕ ꯌꯥꯗꯦ ꯍꯣꯠꯅꯗꯕ ꯌꯥꯗꯦ ꯁꯤ ꯑꯃ ꯊꯝꯕꯗ ꯏꯝꯄꯣꯔꯇꯦꯟ ꯑꯣꯏ ꯑꯗꯨꯅꯤ ꯉꯝꯅꯕ ꯍꯣꯠꯅꯗꯕ ꯌꯥꯗꯦ ꯑꯃ ꯏꯝꯄꯣꯔꯇꯦꯟꯁꯤ ꯏꯁꯥꯗ ꯍꯣꯠꯅꯗꯕ ꯌꯥꯗꯦ ꯉꯝꯗꯕ ꯌꯥꯗꯦ ꯍꯥꯏꯕꯗꯨ ꯃꯊꯧ ꯑꯃ ꯇꯥꯏꯌꯦꯕ ꯍꯧꯖꯤꯛꯀꯥꯟꯗꯤ ꯑꯗꯨ ꯅꯠꯇ꯭ꯔꯗꯤ ꯅꯦꯕꯔ ꯑꯗꯨ ꯅꯠꯇ꯭ꯔꯗꯤ ꯅꯪꯒꯤ ꯊꯕꯛꯇꯨ ꯁꯛꯁꯦꯁ ꯑꯣꯏꯕ ꯁꯨꯡꯉꯝꯍꯦꯛ ꯉꯝꯃꯣꯏ ꯅꯪꯅ ꯄꯥꯝꯕ ꯍꯣꯞ ꯏꯁꯄꯣꯔꯠ ꯑꯦꯟ ꯂꯥꯏꯟ ꯅꯠꯇ꯭ꯔꯗꯤ ꯁꯨꯡꯌꯥ ꯌꯥꯕ ꯉꯝꯃꯣꯏ ꯑꯗꯨꯅꯤ ꯃꯤ ꯑꯃꯒꯤ ꯑꯩꯈꯣꯏꯅ ꯍꯣꯠꯅꯕꯨ ꯍꯣꯠꯅꯔꯗꯤ ꯇꯧꯅꯉꯥꯏ ꯍꯣꯠꯅꯗꯧꯕ ꯍꯣꯠꯅꯗꯧꯕ ꯑꯗꯨꯅ ꯋꯥꯔꯤꯗ ꯑꯩꯅ ꯏꯁꯄꯣꯔꯠꯇ ꯁꯤ ꯂꯥꯏꯟꯁꯤ ꯄꯥꯝꯃꯤ ꯏꯃꯥ ꯗꯦꯠꯀ ꯍꯥꯏꯔꯗꯤ ꯑꯗꯨꯝ ꯑꯩꯈꯣꯏ ꯍꯣꯠꯅꯧ ꯃꯄꯥꯅ ꯁꯞꯄꯣꯔꯠ ꯇꯧꯕꯤ ꯐꯦꯃꯂꯤꯅ ꯁꯞꯄꯣꯔꯠ ꯇꯧꯕꯤ ꯁꯞꯄꯣꯔꯠ ꯇꯧꯔꯗꯤ ꯁꯥꯟꯅꯕ ꯃꯤꯗꯁꯨ ꯁꯞꯄꯣꯔꯠ ꯂꯩꯔꯗꯤ ꯃꯥꯁꯨ ꯍꯔꯥꯎꯔꯛꯀꯅꯤ ꯁꯥꯟꯅꯔꯤꯕꯒꯤ ꯍꯩꯅꯤꯡꯉꯤ ꯃꯥꯁꯨ ꯍꯔꯥꯎꯔꯛꯀꯅꯤ ꯑꯗꯨ ꯑꯣꯏꯔꯗꯤ ꯐꯥꯎꯔꯛꯀꯅꯤ ꯃꯤꯡꯆꯠ ꯆꯠꯂꯛꯀꯅꯤ ꯏꯃꯨꯡꯒꯤ ꯑꯣꯏꯅ ꯐꯥꯎꯔꯛꯀꯅꯤ ꯏꯃꯨꯡꯁꯤꯡꯒꯤ ꯃꯤ ꯂꯩꯀꯥꯏꯒꯤꯁꯨ ꯂꯣꯏ ꯆꯠꯂꯅꯤ ꯑꯗꯨꯃꯥꯏꯅ ꯑꯗꯨ ꯑꯗꯨꯃꯥꯏꯅ ꯇꯧꯕꯅꯤ ꯍꯥꯏꯕꯗꯤ ꯏꯁꯄꯣꯔꯠꯀꯤ ꯂꯥꯏꯟꯗ ꯄꯥꯝꯗꯕ ꯀꯅꯥꯁꯨ ꯂꯩꯇꯦ ꯂꯣꯏꯅ ꯄꯥꯝꯃꯝꯃꯤ ꯄꯥꯝꯗꯕ ꯂꯩꯇꯦ ꯂꯣꯏꯅ ꯄꯥꯝꯃꯤ ꯂꯩꯔꯁꯨ ꯂꯩꯇ꯭ꯔꯁꯨ ꯂꯣꯏꯅ ꯄꯥꯝꯃꯤ ꯍꯥꯔꯠ ꯋꯥꯛ ꯑꯃꯗꯤ ꯏꯝꯄꯣꯔꯇꯦꯟ ꯌꯥꯝ ꯇꯥꯏ ꯍꯥꯔꯠ ꯋꯥꯛ ꯏꯁ ꯃꯣꯁ ꯏꯝꯄꯣꯔꯇꯦꯟ ꯏꯟ ꯏꯁꯄꯣꯔꯠ ꯂꯥꯏꯟ ꯍꯥꯔꯠ ꯋꯥꯛ ꯍꯥꯏꯁꯦ ꯀꯅꯥꯁꯨ ꯄꯥꯝꯗꯕ ꯂꯩꯇꯦ ꯂꯣꯏꯅ ꯄꯥꯝꯃꯤ ꯍꯥꯔꯠ ꯋꯥꯛ